ꯍꯜꯂꯣ ꯑꯥ ꯀꯅꯥ ꯚꯤꯖꯤꯠ ꯇꯧꯕ ꯂꯥꯛꯄꯤꯕ꯭ꯔꯥ ꯀꯔꯤ ꯀꯔꯤ ꯈꯪꯅꯤꯡꯕ ꯂꯩꯔꯒꯦ ꯑꯥ ꯑꯥ ꯑꯥ ꯑꯩꯈꯣꯏ ꯁ꯭ꯋꯥꯏꯒꯤ

ꯍꯣꯏ ꯎꯝ ꯆꯥꯛꯀꯥꯗꯤ ꯆꯥꯕꯤꯔꯛꯑꯕꯣ ꯑꯣ ꯑꯥ ꯆꯥꯔꯦ ꯆꯥꯔꯦ ꯀꯔꯤ ꯑꯦꯟꯁꯥꯡ ꯆꯥꯕꯤꯔꯛꯀꯦ ꯑꯣ ꯁꯣꯝꯅ ꯍꯪꯉꯛꯏꯁꯦ ꯑꯩ ꯁꯨꯝ ꯂꯩꯔꯝꯕꯅꯦ ꯅꯨꯡꯁꯥ ꯌꯥꯏꯔꯝꯕꯅꯦ ꯁꯣꯝꯅ ꯍꯪꯕꯤꯔꯛꯏꯁꯦ ꯍꯧꯖꯤꯛꯀꯤ ꯃꯇꯝꯗꯗꯤ ꯃꯄꯨꯒ ꯃꯁꯨꯒꯁꯦ ꯂꯣꯏꯅꯕꯒꯤ ꯆꯥꯡꯁꯦ ꯍꯥꯟꯅꯒ ꯌꯦꯡꯅꯔꯨꯔꯗꯤ ꯈꯔ ꯍꯟꯊꯔꯦꯕ ꯍꯥꯏꯕꯗꯤ ꯍꯧꯖꯤꯛꯇꯤ ꯐꯣꯟ ꯊꯣꯂꯛꯄ ꯑꯗꯩꯗꯤ ꯀꯝꯄ꯭ꯌꯨꯇꯔ ꯁꯤꯖꯟꯅꯔꯛꯄ ꯁꯤꯒꯨꯝꯕ ꯃꯌꯥꯝꯁꯦ ꯊꯣꯂꯛꯑꯦ ꯑꯦꯂꯦꯛꯇ꯭ꯔꯣꯅꯤꯛꯁꯀꯤ ꯃꯌꯥꯝꯁꯦ ꯊꯣꯂꯛꯄꯅꯤꯅꯅꯦ ꯑꯉꯥꯡꯁꯤꯡꯁꯦ ꯐꯣꯟꯗ ꯂꯥꯏꯆꯨꯕ ꯁꯥꯟꯅꯅꯤ ꯈꯪꯗꯕ ꯁꯨꯝꯕ ꯃꯌꯥꯝ ꯊꯣꯂꯛꯑꯦꯕ ꯍꯥꯟꯅꯗꯤ ꯅꯨꯃꯤꯠ ꯑꯉꯥꯡꯁꯤꯡꯁꯦ ꯅꯨꯡꯊꯤꯟꯒꯨꯝꯕ ꯁꯥꯟꯅꯔꯨꯔꯒ ꯅꯨꯃꯤꯗꯥꯡ ꯋꯥꯏꯔꯝꯒꯨꯝꯕꯗ ꯅꯨꯃꯤꯗꯥꯡꯁꯦ ꯃꯩ ꯇꯤꯛꯑꯒ ꯃꯄꯨꯒꯨꯝꯕꯅ ꯑꯗꯨꯝ ꯋꯥꯔꯤ ꯂꯤꯅꯔꯝꯃꯦꯕ ꯐꯨꯡꯒꯥ ꯋꯥꯔꯤꯒ ꯍꯥꯏꯔꯒ ꯑꯗꯨꯒꯤ ꯆꯠꯅꯕꯤꯁꯦ ꯍꯧꯖꯤꯛꯇꯤ ꯃꯥꯡꯊꯔꯛꯑꯦꯕ ꯍꯥꯏꯗꯤ ꯑꯉꯥꯡꯁꯤꯡꯁꯦ ꯐꯣꯟꯗ ꯂꯥꯏꯆꯨꯕ ꯍꯥꯏꯇꯥꯔꯦ ꯐꯣꯟ ꯌꯦꯡꯉꯒ ꯆꯥꯅꯤ ꯊꯛꯅꯤ ꯈꯪꯗꯕꯤ ꯋꯥꯔꯤ ꯇꯥꯕꯗꯤ ꯂꯥꯏꯔꯗꯅ ꯆꯥꯛ ꯆꯥꯎ ꯍꯥꯏꯕ ꯐꯥꯎ ꯌꯥꯔꯛꯇꯕꯗꯣ ꯑꯗꯨꯝꯕ ꯄ꯭ꯔꯣꯕ꯭ꯂꯦꯝ ꯃꯌꯥꯝ ꯂꯥꯛꯑꯦꯕ ꯍꯧꯖꯤꯛꯇꯤ ꯑꯗꯨꯅ ꯍꯥꯟꯅꯒ ꯌꯦꯡꯅꯧꯔꯨꯔꯒꯗꯤ ꯃꯄꯨꯒ ꯃꯁꯨꯒꯒꯤ ꯃꯔꯤꯁꯦ ꯈꯔ ꯃꯥꯡꯊꯔꯛꯑꯦꯅ ꯑꯗꯨꯃꯥꯏꯅ ꯈꯜꯂꯦ ꯁꯤꯅꯦ ꯑꯗꯣ ꯑꯇꯩꯁꯦ ꯍꯧꯖꯤꯛꯀꯥꯟ ꯑꯉꯥꯡꯁꯤꯡꯁꯦ ꯁꯥꯟꯅꯕꯁꯨ ꯀꯌꯥ ꯊꯣꯏꯅ ꯊꯦꯡꯅꯗ꯭ꯔꯦꯗꯅ ꯑꯁꯨꯃꯥꯏꯅ ꯁꯥꯟꯅꯕ ꯔꯣꯝꯗ ꯌꯦꯡꯉꯁꯨ ꯆꯞꯃꯥꯟꯅꯩꯑꯕ ꯍꯥꯏꯗꯤ ꯁꯥꯟꯅꯕꯔꯣꯝꯗ ꯃꯥꯡꯊꯔꯛꯏꯁꯤꯁꯨ ꯐꯣꯟ ꯄꯥꯏꯕꯩꯅꯦꯕ ꯁꯣꯝꯗ ꯃꯍꯩ ꯋꯥꯠꯂꯛꯏꯁꯤꯁꯨ ꯐꯣꯟ ꯑꯌꯥꯝꯕ ꯁꯨꯝꯕ ꯊꯣꯂꯛꯄꯁꯦ ꯁꯤꯅ ꯑꯣꯏꯒꯗ꯭ꯔꯥꯑꯅ ꯈꯜꯂꯦ ꯑꯇꯩꯗꯤ ꯀꯔꯤ ꯀꯔꯤ ꯎꯝ ꯍꯣꯏ ꯑꯉꯥꯡꯁꯤꯡꯁꯦ ꯃꯃꯥ ꯃꯄꯥꯅ ꯐꯣꯟ ꯄꯥꯏꯍꯟꯗꯕ ꯍꯥꯏꯗꯤ ꯄꯥꯏꯔꯒꯁꯨ ꯌꯨꯁꯐꯨꯜ ꯑꯣꯏꯕ ꯃꯑꯣꯡꯗ ꯑꯣꯏꯅ ꯄꯥꯏꯍꯟꯕ ꯁꯨꯝꯕ ꯀꯥꯍꯦꯟꯅ ꯄꯥꯏꯍꯟꯗꯕ ꯁꯨꯃꯥꯏꯅ ꯈꯔ ꯇꯧꯔꯕꯨꯗꯤ ꯍꯥꯟꯅꯒꯤ ꯐꯤꯕꯝꯗꯣ ꯍꯟꯖꯤꯜꯂꯛꯀꯗ꯭ꯔꯅ ꯑꯗꯨꯃꯥꯏꯅꯗꯤ ꯈꯜꯂꯦ ꯑꯗꯣ ꯍꯧꯖꯤꯛꯃꯛꯀꯤꯗꯤ ꯑꯣꯏꯊꯣꯛꯄꯗꯨꯗꯤ ꯀꯌꯥ ꯑꯣꯏꯊꯣꯛꯇꯧꯕ ꯃꯥꯟꯗꯦꯅꯦ ꯌꯥꯔꯅꯤꯀꯣ ꯑꯥ ꯑꯥ